ꯄꯅꯤ ꯑꯩ ꯗꯥꯎ ꯌꯥꯝꯅ ꯌꯥꯗꯦꯕꯣ ꯍꯟꯗꯛꯇꯤ ꯅꯍꯥꯟ ꯃꯤꯟꯇ꯭ꯔꯗꯒꯤꯅꯦ ꯘꯔꯤ ꯑꯃ ꯀꯛꯄꯅꯦꯕꯀꯣ ꯑꯗꯨꯗꯣ ꯀꯩ ꯍꯥꯏꯅꯤ ꯍꯞꯇꯥ ꯑꯃꯃꯨꯛꯇꯪ ꯐꯥꯗ ꯉꯥꯏꯔꯤ ꯑꯗꯨ ꯆꯠꯈꯤꯗ꯭ꯔꯦ ꯑꯗꯒꯤ ꯃꯔꯤꯗꯨꯁꯨ ꯑꯃ ꯀꯩꯅꯣ ꯇꯧꯈꯠꯂꯦ ꯑꯩꯒꯤ ꯃꯔꯤꯗꯣ ꯂꯦꯗꯔꯒꯤ ꯃꯥꯟꯕꯗꯣ ꯑꯗꯨꯗꯣ ꯇꯧꯈꯤꯕꯅꯦꯕꯀꯣ ꯑꯗꯨ ꯑꯩꯅ ꯑꯃ ꯀꯩ ꯍꯥꯏ ꯇꯥꯔꯦ ꯐꯛꯀꯠꯂ ꯈꯣꯠꯀꯠꯂ ꯇꯧꯕꯗꯣ ꯇꯧꯋꯦ ꯘꯔꯤꯗꯨꯁꯨ ꯆꯠꯈꯤꯗ꯭ꯔꯦ ꯃꯤꯟꯇ꯭ꯔꯒꯤ ꯑꯗꯨꯗꯨ ꯌꯥꯝꯅ ꯅꯨꯡꯉꯥꯏꯇꯦ